ꯍꯣꯏ ꯋꯥꯛꯀꯤꯡ ꯆꯦꯟꯕꯗ ꯑꯩꯈꯣꯏꯒꯤ ꯀꯧꯕ꯭ꯔꯨ ꯆꯤꯡꯁꯦ ꯌꯥꯝꯅ ꯄꯥꯝꯖꯩ ꯑꯩꯅ ꯑꯉꯥꯡ ꯑꯣꯏꯔꯤꯉꯩꯗꯁꯨ ꯑꯩꯈꯣꯏ ꯆꯦꯜꯂ ꯆꯦꯜꯂꯒ ꯑꯩꯈꯣꯏ ꯀꯩꯅꯣ ꯇꯧꯔꯒ ꯆꯠꯄꯗ ꯀꯧꯕ꯭ꯔꯨ ꯆꯤꯡꯁꯦ ꯌꯥꯝꯅ ꯄꯥꯝꯖꯩ ꯑꯗꯨ ꯀꯧꯕ꯭ꯔꯨ ꯆꯤꯡꯁꯥꯡꯁꯦ ꯑꯩꯅ ꯍꯧꯖꯤꯛ ꯑꯩꯈꯣꯏꯒꯤ ꯃꯁꯤꯗ ꯆꯦꯜꯂꯒꯗꯤ ꯏꯁꯥꯁꯦ ꯌꯥꯝꯅ ꯌꯥꯡꯉꯤ ꯑꯗꯨꯒ ꯀꯧꯕ꯭ꯔꯨ ꯆꯤꯡꯁꯦ ꯑꯩꯈꯣꯏ ꯑꯩꯅ ꯀꯩꯅꯣ ꯇꯧꯕꯗ ꯀꯧꯕ꯭ꯔꯨ ꯆꯤꯡꯁꯦ ꯌꯥꯝꯅ ꯌꯥꯝꯅ ꯋꯥꯡꯁꯨ ꯋꯥꯡꯗꯦ ꯌꯥꯝꯁꯨ ꯅꯦꯝꯗꯦ ꯑꯗꯨꯒ ꯁꯤꯗ ꯆꯦꯟꯕ ꯃꯇꯝꯗ ꯑꯩꯅ ꯍꯛꯆꯥꯡꯁꯦ ꯌꯥꯝꯅ ꯌꯥꯡꯗꯨꯅ ꯌꯥꯝꯅ ꯅꯨꯡꯉꯥꯏ ꯑꯗꯨꯒ ꯀꯧꯕ꯭ꯔꯨ ꯆꯤꯡꯁꯦ ꯑꯩꯅ ꯄꯥꯝꯕ ꯆꯤꯡꯅꯤ ꯍꯥꯏꯗꯥꯏ